ꯁꯤꯗ ꯑꯩꯅ ꯈ꯭ꯋꯥꯏꯗꯒꯤ ꯄꯥꯝꯖꯕꯁꯤ ꯏꯟꯗꯤꯌꯥꯒꯤ ꯍꯥꯟꯅ ꯆꯠꯅꯔꯝꯕ ꯄꯩꯁꯥ ꯑꯔꯤꯕ ꯈꯣꯝꯖꯤꯜꯂꯒ ꯊꯝꯕ ꯊꯝꯕꯁꯤꯅꯤ ꯑꯩꯅ ꯈ꯭ꯋꯥꯏꯗꯒꯤ ꯌꯥꯝꯅ ꯄꯥꯝꯖꯕꯁꯦ ꯃꯔꯝꯗꯤ ꯄꯩꯁꯥ ꯑꯔꯤꯕ ꯊꯥꯏꯅ ꯆꯠꯅꯔꯝꯕ ꯁꯤꯀꯤ ꯄꯩꯁꯥ ꯃꯉꯥ ꯄꯩꯁꯥ ꯑꯅꯤ ꯀꯥꯏꯅ ꯌꯥꯝꯅ ꯂꯩꯔꯝꯃꯤ ꯑꯩꯈꯣꯏꯅ ꯈꯪꯂꯛꯄ ꯃꯇꯝꯗ ꯄꯩꯁꯥ ꯑꯅꯤ ꯂꯩꯔꯝꯃꯤ ꯍꯧꯖꯤꯛ ꯃꯇꯝꯗꯗꯤ ꯑꯗꯨꯝꯕꯗꯨ ꯑꯃꯠꯇ ꯂꯩꯅꯗ꯭ꯔꯦ ꯑꯗꯨꯝꯕꯗꯨ ꯑꯩꯅ ꯈꯣꯝꯖꯤꯟꯕ ꯄꯥꯝꯃꯤꯁꯤꯅ ꯍꯌꯦꯡ ꯇꯨꯡꯗ ꯍꯧꯔꯛꯏꯕ ꯑꯉꯥꯡꯁꯤꯡꯅ ꯈꯪꯉꯔꯣꯏꯗꯕ ꯄꯣꯠꯅꯤꯅ ꯑꯩꯅ ꯑꯗꯨ ꯊꯝꯖꯤꯜꯂꯒ ꯁꯤꯅ ꯏꯟꯗꯤꯌꯥꯗ ꯃꯅꯤꯄꯨꯔꯗ ꯁꯤꯒꯤ ꯄꯩꯁꯥꯁꯤ ꯆꯠꯅꯔꯝꯃꯤ ꯅꯣꯏꯒꯤ ꯃꯇꯝꯗꯗꯤ ꯆꯠꯅꯗ꯭ꯔꯃꯤꯅ ꯅꯣꯏꯅꯗꯤ ꯈꯪꯉꯔꯣꯏꯅ ꯑꯩꯅ ꯑꯗꯨꯝꯕ ꯑꯃ ꯑꯉꯥꯡꯁꯤꯡꯁꯤꯗ ꯇꯥꯛꯄꯤꯕ ꯑꯗꯨꯝꯕꯒꯤ ꯃꯔꯝꯗ ꯑꯩꯅ ꯍꯥꯟꯅ ꯈꯪꯍꯟꯅꯤꯡꯕ ꯍꯥꯏꯇꯔꯦ ꯑꯉꯥꯡꯁꯤꯡꯁꯤꯗ ꯑꯗꯨꯒꯤ ꯑꯩꯁꯥ ꯑꯔꯤꯕꯁꯦ ꯑꯩꯅ ꯈꯣꯝꯖꯤꯜꯂꯒ ꯊꯝꯕꯁꯤꯅꯤ ꯑꯩꯅ ꯌꯥꯝꯅ ꯄꯥꯝꯖꯕ ꯑꯃꯅ ꯍꯌꯦꯡ ꯊꯤꯅꯔꯒ ꯊꯤꯅꯔꯕ ꯃꯇꯝꯗ ꯑꯩꯅ ꯂꯩꯖꯔꯤꯕ ꯄꯣꯠꯇꯨ ꯃꯣꯏꯅ ꯑꯄꯥꯝꯕ ꯌꯥꯎꯔꯗꯤ ꯑꯩꯅ ꯄꯩꯁꯥ ꯇꯥꯡꯅ ꯌꯣꯟꯕꯁꯨ ꯄꯩꯁꯥ ꯑꯗꯨꯝ ꯐꯪꯒꯗ꯭ꯔꯥ ꯍꯥꯏꯗꯅ ꯈꯜꯂꯤ ꯇꯧꯕꯇꯕꯨ ꯑꯩꯒꯤ ꯑꯣꯏꯅꯗꯤ ꯄꯩꯁꯥ ꯑꯔꯤꯕ ꯄꯩꯁꯥ ꯀꯨꯟ ꯆꯄꯤ ꯊꯝꯕꯥꯜ ꯌꯦꯛꯄ ꯒꯥꯟꯙꯤ ꯌꯦꯛꯄ ꯅꯨꯃꯤꯠ ꯌꯦꯛꯄ ꯂꯩꯖꯩ ꯄꯩꯁꯥ ꯃꯉꯥ ꯆꯄꯤ ꯂꯩ ꯃꯈꯥꯏ ꯆꯄꯤ ꯂꯩ ꯑꯁꯨꯝꯕ ꯈꯔꯁꯨ ꯑꯩꯉꯣꯟꯗ ꯑꯗꯨꯝ ꯂꯩꯖꯩ ꯑꯩꯅ ꯊꯝꯖꯔꯤꯁꯤꯅ ꯍꯌꯦꯡ ꯇꯨꯡꯗ ꯍꯧꯔꯛꯏꯕ ꯑꯉꯥꯡꯁꯤꯡꯁꯤꯗ ꯁꯨꯝꯕ ꯄꯩꯁꯥꯁꯦ ꯃꯣꯏꯅꯗꯤ ꯈꯪꯉꯣꯏꯗꯣꯏꯅꯤ ꯑꯩꯅ ꯁꯤ ꯆꯠꯅꯔꯝꯃꯤ ꯈꯣꯠꯂꯝꯃꯤ ꯇꯥꯛꯅꯕꯒꯤꯗꯃꯛꯇꯗꯤ ꯑꯩꯗꯤ ꯑꯌꯥꯝꯕ ꯊꯝꯖꯕꯅꯤ ꯄꯩꯁꯥ ꯑꯔꯤꯕꯁꯤ ꯈꯣꯝꯖꯤꯜꯂꯒ ꯃꯤꯒꯤ ꯂꯩꯀꯥꯏ ꯆꯠꯂꯒꯁꯨ ꯈꯣꯝꯃꯤ ꯑꯩ ꯂꯩꯀꯥꯏꯗꯁꯨ ꯈꯣꯝꯃꯤ ꯑꯗꯨꯒꯤꯗꯃꯛꯇ ꯑꯩꯅ ꯑꯉꯥꯡꯁꯤꯡ ꯇꯨꯡꯒꯤ ꯍꯧꯔꯛꯏꯕ ꯑꯉꯥꯡꯁꯤꯡꯁꯤꯗ ꯁꯤ ꯄꯩꯁꯥꯁꯤ ꯃꯁꯛ ꯄꯩꯁꯥ ꯁꯨꯝꯕꯁꯤ ꯑꯔꯤꯕꯁꯤꯡꯁꯤ ꯃꯁꯛ ꯇꯥꯛꯅꯕꯒꯤꯗꯃꯛꯇ ꯑꯩꯗꯤ ꯑꯌꯥꯝꯕ ꯈꯣꯝꯖꯤꯜꯂꯒ ꯊꯝꯖꯕꯅꯤ ꯄꯩꯁꯥ ꯑꯔꯤꯕ ꯈꯣꯝꯕꯁꯦ ꯑꯩꯒꯤ ꯑꯄꯥꯝꯕꯅꯤ